ꯑꯩꯅ ꯑꯩꯒꯤ ꯑꯩꯅ ꯏꯕ ꯈꯣꯠꯄꯁꯤꯗꯤ ꯄꯥꯝꯃꯤ ꯑꯩꯒꯤ ꯄꯔꯁꯣꯅꯦꯜꯒꯤ ꯏꯕ ꯑꯩꯒꯤ ꯂꯕ ꯏꯁꯇꯣꯔꯤ ꯂꯕꯀꯤ ꯑꯣꯏꯒꯦꯔꯥ ꯑꯗꯩꯗꯤ ꯋꯥꯔꯤꯒꯤ ꯑꯣꯏꯒꯦꯔꯥ ꯏꯁꯩꯒꯤ ꯑꯣꯏꯒꯦꯔꯥ ꯏꯕ ꯄꯥꯝꯃꯤ ꯈꯣꯠꯂꯤ ꯑꯗꯨꯕꯨ ꯑꯩꯅ ꯏꯔꯤꯕ ꯄꯣꯠ ꯑꯁꯤꯗ ꯃꯤꯅ ꯇꯥꯅꯤꯡꯒꯗ꯭ꯔꯥ ꯇꯥꯅꯤꯡꯉꯣꯏꯗ꯭ꯔꯥ ꯍꯥꯏꯗꯤ ꯈꯪꯗꯦ ꯑꯗꯩꯗꯤ ꯃꯤꯒꯤ ꯑꯩꯅ ꯃꯤ ꯑꯃꯒꯤ ꯄꯔꯁꯣꯅꯦꯜꯒꯤ ꯑꯣꯏꯕ ꯄꯣꯠꯁꯨ ꯑꯩꯅ ꯍꯥꯏꯅꯤꯡꯗꯦ ꯑꯩꯒꯤ ꯄꯔꯁꯣꯅꯦꯜꯒꯤ ꯑꯣꯏꯕ ꯃꯇꯝ ꯑꯩꯒꯤ ꯑꯣꯏꯕ ꯃꯇꯝꯗꯗꯤ ꯍꯥꯏꯗꯤ ꯍꯥꯏꯅꯤꯡꯉꯦ ꯈꯣꯠꯅꯤꯡꯉꯦ ꯑꯗꯣ ꯑꯩꯗꯤ ꯁꯤꯒꯨꯝꯕꯁꯦ ꯍꯥꯏꯔꯨꯔꯒ ꯏꯟꯗꯤꯌꯥ ꯍꯥꯏꯗꯤ ꯑꯩꯅ ꯀꯩꯅꯣꯝꯃ ꯏꯒꯦ ꯈꯜꯂꯛꯑꯁꯨ ꯑꯩꯅ ꯀꯔꯤ ꯀꯩ ꯏꯁꯇꯣꯔꯤꯕꯨ ꯏꯒꯦꯔꯥ ꯋꯥꯔꯤ ꯏꯒꯦꯔꯥ ꯀꯩꯅꯣꯝ ꯏꯕ ꯃꯇꯝꯗ ꯃꯤꯅ ꯃꯤꯅ ꯄꯥꯝꯗ꯭ꯔꯒꯅ ꯃꯤꯅ ꯃꯤꯅ ꯄꯥꯝꯕ ꯄꯥꯝꯗꯕꯅ ꯀꯅꯥꯅꯁꯨ ꯍꯥꯏꯅꯤꯡꯗꯦ ꯑꯗꯨꯅ ꯑꯩꯗꯤ ꯑꯗꯨꯝ ꯄꯔꯁꯣꯅꯦꯜꯒꯤ ꯑꯣꯏꯅ ꯑꯩꯅ ꯀꯩꯅꯣꯝ ꯏꯅꯤꯡꯕ ꯀꯩꯅꯣꯝ ꯇꯧꯅꯤꯡꯕ ꯑꯩꯅ ꯐꯖꯅ ꯑꯗꯨꯝ ꯊꯝꯕ ꯈꯣꯠꯄ ꯄꯥꯝꯃꯦ ꯀꯅꯥꯗꯁꯨ ꯍꯥꯏꯗꯤ ꯑꯩꯒꯤ ꯄꯔꯁꯣꯅꯦꯜꯒꯤ ꯑꯣꯏꯕ ꯑꯣꯏꯔꯁꯨ ꯋꯥꯁꯦ ꯍꯥꯏꯅꯤꯡꯗꯦ ꯑꯩꯅ ꯑꯗꯨꯝ ꯏꯁꯥꯅ ꯑꯗꯨꯝ ꯈꯪꯖꯕ ꯑꯩꯅ ꯏꯖꯔꯁꯨ ꯑꯩꯅ ꯑꯗꯨꯝ ꯏꯖꯕ ꯀꯅꯥꯗꯁꯨ ꯈꯪꯍꯟꯕ ꯈꯣꯠꯄ ꯑꯗꯣ ꯑꯩꯅ ꯏꯁꯥꯅ ꯏꯁꯥꯅ ꯆꯦꯛꯁꯤꯟ ꯏꯁꯥꯅ ꯆꯦꯛꯁꯤꯟꯅ ꯐꯖꯅ ꯏꯕꯁꯨ ꯄꯥꯝꯃꯤ ꯑꯗꯩ ꯃꯤꯗꯁꯨ ꯍꯥꯏꯖꯅꯤꯡꯗꯦ